ꯍꯧꯖꯤꯛꯀꯥꯟꯗꯤ ꯑꯍꯜꯁꯤꯡꯅ ꯐꯤꯖꯤꯀꯦꯜꯒꯤ ꯑꯣꯏꯕ ꯒꯦꯝꯁꯤꯡꯗꯤ ꯁꯥꯟꯅꯗ꯭ꯔꯦ ꯀꯩꯒꯤꯅꯣ ꯍꯥꯏꯀꯥꯟꯗ ꯃꯁꯥ ꯁꯣꯜꯂꯛꯄꯒꯤ ꯐꯤꯖꯤꯀꯦꯜ ꯒꯦꯝꯒꯨꯝꯕꯗꯤ ꯊꯣꯏꯅ ꯁꯥꯟꯅꯗ꯭ꯔꯦ ꯑꯗꯨꯑꯣꯏꯁꯨ ꯌꯨꯝꯗ ꯁꯨꯝ ꯂꯩꯔꯒ ꯐꯝꯂꯒ ꯁꯥꯟꯅꯕ ꯌꯥꯕ ꯂꯨꯗꯣ ꯁꯥꯟꯅꯕꯒꯨꯝꯕ ꯑꯗꯨꯒ ꯁꯠꯇ꯭ꯔꯪ ꯁꯥꯟꯅꯕꯒꯨꯝꯕ ꯑꯗꯨꯒ ꯑꯃꯨꯛꯁꯨ ꯐꯣꯟꯗ ꯁꯨꯝ ꯒꯦꯝ ꯁꯥꯟꯅꯕꯅꯆꯤꯡꯕꯗꯤ ꯁꯨꯝ ꯑꯍꯜꯁꯤꯡꯅ ꯁꯥꯟꯅꯩ